ꯑꯩꯈꯣꯏꯅ ꯈꯨꯡꯒꯪ ꯃꯐꯝꯁꯤꯡꯗ ꯑꯩꯈꯣꯏꯒꯤ ꯂꯧꯎ ꯁꯤꯡꯎꯕꯒꯤ ꯃꯇꯦꯡ ꯄꯥꯡꯅꯉꯥꯏꯒꯤꯗꯃꯛꯇ ꯑꯩꯈꯣꯏꯅ ꯍꯥꯔ ꯌꯣꯟꯕ ꯑꯗꯒꯤ ꯃꯅꯥ ꯃꯁꯤꯡ ꯊꯥꯕ ꯑꯗꯒꯤ ꯌꯦꯟ ꯌꯣꯟꯕ ꯑꯇꯩ ꯑꯇꯩ ꯀꯥꯔꯕꯥꯔ ꯃꯌꯥꯝ ꯑꯃ ꯂꯩꯈ꯭ꯔꯦ ꯑꯗꯨ ꯑꯗꯨꯝꯕꯗꯨ ꯇꯧꯔꯒ ꯑꯩꯈꯣꯏꯅ ꯄꯣꯠ ꯆꯩꯁꯤꯡꯁꯤ ꯊꯥꯔ ꯈꯣꯠꯂꯒ ꯌꯣꯜꯂ ꯈꯣꯠꯂꯒ ꯑꯩꯈꯣꯏꯅ ꯑꯗꯨꯝ ꯍꯥꯏꯅ ꯇꯧꯔꯒ ꯕꯖꯥꯔꯗ ꯌꯣꯜꯂꯒ ꯃꯇꯦꯡ ꯄꯥꯡꯉꯤ